ꯑꯩꯅ ꯃꯈꯜ ꯀꯌꯥ ꯑꯃꯔꯣꯝꯒꯤ ꯂꯩ ꯍꯩ ꯑꯃꯁꯨꯡ ꯃꯅꯥ ꯃꯁꯤꯡ ꯊꯥꯏ ꯂꯩꯗ ꯑꯩꯅ ꯈ꯭ꯋꯥꯏꯗꯒꯤ ꯄꯥꯝꯕꯗꯤ ꯒꯨꯂꯥꯞ ꯂꯩꯅꯤ ꯒꯨꯂꯥꯞ ꯂꯩꯅꯤ ꯃꯆꯨ ꯃꯆꯨꯒꯤ ꯊꯥꯏ ꯂꯩ ꯑꯁꯤ ꯎꯕ ꯃꯇꯝꯗ ꯋꯥꯈꯜ ꯅꯨꯉꯥꯏꯍꯜꯂꯤ ꯃꯥꯏꯟ ꯐ꯭ꯔꯤꯁ ꯑꯣꯏꯍꯜꯂꯤ ꯑꯌꯦꯡꯕ ꯃꯤꯠꯇꯁꯨ ꯃꯤꯠ ꯊꯨꯞꯍꯜꯂꯤ ꯂꯩ ꯑꯁꯤꯅ ꯌꯨꯝꯁꯨ ꯃꯉꯥꯜ ꯇꯥꯍꯜꯂꯤ ꯍꯩꯗ ꯍꯥꯏꯔꯒꯅ ꯍꯩꯅꯧꯅ ꯈ꯭ꯋꯥꯏꯗꯒꯤ ꯄꯥꯝꯃꯤ ꯈ꯭ꯋꯥꯏꯗꯒꯤ ꯆꯥꯕꯗꯨꯁꯨ ꯍꯥꯎꯏ ꯃꯥꯔꯀꯦꯠꯇꯒꯤ ꯂꯩꯕ ꯍꯩ ꯑꯁꯤ ꯀꯦꯃꯤꯀꯦꯜꯁꯤ ꯌꯥꯝꯅ ꯁꯤꯖꯤꯟꯅꯩ ꯄꯠ ꯄꯠꯊ ꯄꯨꯝꯗꯅꯕ ꯀꯦꯃꯤꯀꯦꯜꯁ ꯀꯌꯥ ꯑꯃꯔꯣꯝ ꯁꯤꯖꯤꯟꯅꯩ ꯑꯗꯨꯅ ꯑꯩꯈꯣꯏꯅ ꯀꯦꯃꯤꯀꯦꯜꯁꯁꯤꯡ ꯑꯗꯨ ꯆꯥꯁꯤꯜꯂꯕ ꯃꯇꯨꯡꯗ ꯍꯛꯆꯥꯡꯗ ꯑꯅꯥꯕ ꯀꯌꯥ ꯊꯣꯛꯍꯜꯂꯤ ꯃꯔꯝ ꯑꯗꯨꯅ ꯏꯁꯥꯒꯤ ꯏꯪꯈꯣꯜꯗ ꯍꯧꯖꯕ ꯍꯩ ꯑꯁꯤꯅ ꯈ꯭ꯋꯥꯏꯗꯒꯤ ꯍꯦꯟꯅ ꯐꯩ ꯍꯥꯏꯗꯨꯅ ꯑꯩꯅ ꯍꯩ ꯀꯌꯥ ꯑꯃꯔꯣꯝ ꯊꯥꯖꯩ ꯑꯗꯨꯗꯒꯤ ꯍꯩ ꯆꯥꯕꯅ ꯑꯋꯥꯠꯄ ꯕꯤꯇꯥꯃꯤꯟꯁ ꯀꯌꯥ ꯑꯃꯁꯨ ꯐꯪꯍꯟꯕ ꯉꯝꯃꯤ ꯃꯔꯝ ꯑꯗꯨꯅ ꯑꯩꯅ ꯌꯥꯝꯅ ꯄꯥꯝꯅ ꯍꯩ ꯊꯥꯖꯩ ꯏꯁꯥꯒꯤ ꯑꯋꯥꯠꯄ ꯃꯤꯅꯔꯦꯜꯁ ꯕꯩꯇꯥꯃꯤꯟꯁ ꯃꯌꯥꯝ ꯑꯃ ꯍꯩꯅꯧꯗꯒꯤ ꯐꯪꯕ ꯉꯝꯃꯤ ꯑꯅꯥꯕ ꯀꯌꯥꯁꯨ ꯃꯥꯡꯍꯟꯕ ꯉꯝꯃꯤ ꯃꯅꯥ ꯃꯁꯤꯡꯗ ꯍꯥꯏꯔꯒꯅ ꯕ꯭ꯔꯣꯀꯣꯂꯤꯅ ꯈ꯭ꯋꯥꯏꯗꯒꯤ ꯄꯥꯝꯃꯤ ꯊꯥꯁꯨ ꯌꯥꯝꯅ ꯊꯥꯏ ꯕ꯭ꯔꯣꯀꯣꯂꯤ ꯆꯥꯕꯅ ꯑꯩꯈꯣꯏꯒꯤ ꯍꯛꯆꯥꯡꯗ ꯑꯋꯥꯠꯄ ꯕꯤꯇꯥꯃꯤꯟꯁ ꯃꯤꯅꯔꯦꯜꯁ ꯀꯦꯜꯁꯤꯌꯝ ꯄꯣꯇꯥꯁꯤꯌꯝ ꯑꯋꯥꯠꯄ ꯀꯌꯥ ꯑꯃ ꯐꯪꯍꯜꯂꯤ ꯀꯦꯟꯁ꯭ꯔꯗꯒꯤꯁꯨ ꯉꯥꯛꯊꯣꯛꯄ ꯉꯝꯃꯤ ꯃꯔꯃ ꯑꯁꯤꯅ ꯑꯩꯅ ꯍꯩ ꯂꯩ ꯃꯔꯥꯡ ꯀꯥꯏꯅ ꯊꯖꯩ